ꯍꯂꯣ ꯀꯅꯥ ꯑꯧ ꯃꯥꯅꯦ ꯃꯥꯅꯦ ꯑꯥ ꯑꯂꯨ ꯑꯅꯧꯕ ꯉꯔꯥꯡ ꯊꯨꯡꯂꯔꯦ ꯑꯗꯣ ꯑꯂꯨ ꯂꯧꯒꯦ ꯍꯥꯏꯔꯣ ꯕꯣꯔꯥꯗ ꯍꯧꯖꯤꯛ ꯍꯧꯖꯤꯛꯁꯤ ꯂꯨꯄꯥ ꯀꯩꯅꯣ ꯂꯩꯌꯦ ꯂꯨꯄꯥ ꯂꯤꯁꯤꯡ ꯑꯃꯒ ꯆꯅꯤ ꯂꯩꯌꯦ ꯑꯥ ꯍꯋꯥꯏ ꯃꯪꯒꯟ ꯂꯩꯌꯦ ꯑꯥ ꯆꯅꯥ ꯂꯩꯌꯦ ꯑꯥ ꯇꯤꯜꯍꯧꯁꯨ ꯂꯩꯌꯦ ꯑꯗ ꯇꯤꯜꯍꯧꯁꯤ ꯀꯩꯅꯣꯅꯤ ꯇꯤꯜꯍꯧ ꯃꯆꯥ ꯃꯆꯥꯗꯨꯅꯤ ꯑꯩꯈꯣꯏꯒꯤ ꯌꯥꯝ ꯐꯖꯕ ꯃꯆꯥ ꯃꯆꯥ ꯆꯥꯕꯗ ꯍꯥꯎꯕꯗꯣ ꯇꯤꯜꯍꯧ ꯑꯆꯧꯕꯁꯦ ꯑꯩꯁꯦ ꯑꯥꯎꯠ ꯑꯣꯐ ꯏꯁꯇꯣꯛ ꯑꯣꯏꯔꯦ ꯑꯗꯣ ꯍꯣꯔꯦꯟꯒꯨꯝꯕꯗꯤ ꯌꯧꯔꯛꯀꯅꯤ ꯑꯪ ꯂꯩꯌꯦ ꯂꯩꯌꯦ ꯑꯗꯨ ꯐꯗꯤꯒꯣꯝ ꯃꯔꯨ ꯍꯥꯏꯕ꯭ꯔꯤꯠꯀꯤ ꯂꯩꯌꯦ ꯍꯧꯖꯤꯛ ꯍꯧꯖꯤꯛ ꯍꯥꯡꯉꯤꯌꯦ ꯑꯗꯣ ꯆꯥꯛꯆꯥ ꯇꯣꯛꯄꯒꯤ ꯍꯧꯖꯤꯛ ꯀꯩꯅꯣ ꯇꯧꯔꯤ ꯆꯥꯛ ꯆꯥꯕꯒꯤ ꯀꯩꯅꯣ ꯇꯧꯁꯦꯅ ꯍꯧꯖꯤꯛ ꯀꯩꯅꯣ ꯇꯧꯔꯤꯌꯦ ꯑꯗꯣ ꯍꯣꯔꯦꯟ ꯅꯨꯃꯤꯗꯥꯡ ꯋꯥꯏꯔꯝ ꯁꯟꯗ꯭ꯌꯥ ꯋꯥꯏꯔꯝ ꯑꯣꯏꯅ ꯄꯨꯡꯁꯤ ꯅꯤꯄꯥꯟꯐꯧ ꯍꯥꯡꯉꯦ ꯅꯨꯃꯤꯗꯥꯡꯒꯤ ꯑꯧ ꯐꯔꯦ ꯐꯔꯦ ꯂꯥꯛꯄꯤꯔꯣ ꯂꯥꯛꯄꯤꯔꯣ